ꯑꯩꯍꯥꯛꯅ ꯄꯨꯛꯅꯤꯡ ꯁꯨꯝꯍꯠꯂꯤꯕ ꯑꯇꯣꯞꯄ ꯂꯥꯏꯅꯤꯡꯁꯤꯡ ꯑꯗꯨꯗꯤ ꯍꯤꯟꯗꯨ ꯙꯔꯃ ꯈ꯭ꯔꯤꯁꯇꯦꯟ ꯙꯔꯃꯁꯤꯡꯅꯤ ꯍꯤꯟꯗꯨꯨꯁꯤꯡꯗꯒꯤ ꯅꯨꯡꯁꯤꯅꯕ ꯇꯝꯃꯤ ꯈ꯭ꯔꯤꯁꯇꯦꯟ ꯙꯔꯃ ꯆꯠꯄꯁꯤꯡꯗꯒꯤ ꯑꯃꯠꯇ ꯑꯣꯏꯅ ꯂꯩꯃꯤꯟꯅꯕ ꯄꯨꯛꯆꯦꯜ ꯁꯦꯡꯅꯕ ꯑꯆꯧꯕꯅ ꯑꯄꯤꯛꯄꯕꯨ ꯍꯟꯊꯅ ꯈꯟꯗꯕ ꯑꯁꯤꯅꯆꯤꯡꯕ ꯇꯝꯃꯤ ꯂꯥꯏꯅꯤꯡ ꯇꯣꯡꯉꯥꯟ ꯇꯣꯡꯉꯥꯟꯕꯒꯤ ꯃꯇꯨꯡ ꯏꯟꯅ ꯀꯨꯝꯍꯩꯁꯨ ꯂꯣꯏꯅ ꯇꯣꯡꯉꯥꯜꯂꯤ ꯍꯤꯟꯗꯨ ꯙꯔꯃ ꯍꯣꯂꯤ ꯗꯨꯔꯒꯥ ꯄꯨꯖꯥꯅꯆꯤꯡꯕ ꯄꯥꯡꯊꯣꯛꯏ ꯍꯣꯂꯤ ꯌꯥꯝꯅ ꯅꯨꯡꯉꯥꯏꯕ ꯀꯨꯝꯍꯩ ꯑꯃꯅꯤ ꯑꯍꯥꯟꯕ ꯍꯧꯕ ꯅꯨꯃꯤꯠꯇ ꯌꯨꯝ ꯃꯆꯥ ꯑꯃ ꯁꯥꯗꯨꯅ ꯃꯩ ꯊꯥꯏ ꯃꯊꯪꯒꯤ ꯅꯨꯃꯤꯠꯇ ꯄꯥꯈꯪ ꯂꯩꯁꯥꯕꯤꯁꯤꯡ ꯀꯣꯏꯃꯤꯟꯅꯩ ꯑꯩꯍꯥꯛꯁꯨ ꯍꯣꯂꯤ ꯍꯥꯏꯕ ꯀꯨꯝꯍꯩ ꯑꯁꯦ ꯌꯥꯎꯕ ꯆꯠꯂꯤ ꯏꯃꯥꯟꯅꯕꯤꯁꯤꯡꯒ ꯌꯥꯝꯅ ꯅꯨꯡꯉꯥꯏꯅ ꯌꯥꯎꯃꯤꯟꯅꯔꯛꯏ ꯈ꯭ꯔꯤꯁꯇꯦꯟ ꯆꯠꯄꯁꯤꯡꯒꯤ ꯈ꯭ꯔꯤꯁꯃꯥꯁ ꯒꯨꯗ ꯐ꯭ꯔꯥꯏꯗꯦ ꯍꯥꯏꯕꯁꯤ ꯃꯔꯨ ꯑꯣꯏꯅ ꯄꯥꯡꯊꯣꯛꯄ ꯀꯨꯝꯍꯩꯅꯤ ꯄꯣꯠ ꯆꯩꯁꯤꯡ ꯈꯨꯗꯣꯜ ꯇꯝꯅꯗꯨꯅ ꯈꯨꯟꯒꯤ ꯃꯤꯌꯥꯝꯁꯤꯡ ꯂꯣꯏꯅ ꯄꯥꯡꯊꯣꯛꯃꯤꯟꯅꯩ ꯆꯔꯁꯇꯥ ꯂꯥꯏ ꯈꯣꯏꯔꯝꯕ ꯆꯠꯂꯕ ꯃꯇꯨꯡ ꯈꯨꯟꯒꯤ ꯃꯤꯌꯥꯝꯁꯤꯡ ꯂꯝꯄꯥꯛꯇꯥ ꯊꯣꯛꯇꯨꯅ ꯃꯈꯣꯏꯁꯤꯡ ꯐꯝꯃꯤꯟꯅꯗꯨꯅ ꯍꯔꯥꯎꯃꯤꯟꯅꯩ ꯄꯥꯈꯪ ꯂꯩꯁꯥꯕꯤꯁꯤꯡ ꯖꯥꯒꯣꯏ ꯁꯥꯃꯤꯟꯅꯗꯨꯅ ꯌꯥꯝꯅ ꯅꯨꯡꯉꯥꯏꯕ ꯃꯑꯣꯡꯗ ꯄꯥꯡꯊꯣꯛꯏ ꯒꯨꯗ ꯐ꯭ꯔꯥꯏꯗꯦ ꯍꯥꯏꯕ ꯅꯨꯃꯤꯠ ꯑꯁꯦ ꯆꯔꯁꯇꯥ ꯀꯥꯗꯨꯅ ꯂꯥꯏ ꯈꯨꯔꯨꯝꯃꯤ ꯑꯩꯁꯨ ꯏꯃꯥꯟꯅꯕꯤꯁꯤꯡꯒꯤ ꯃꯔꯛꯇꯥ ꯆꯠꯇꯨꯅ ꯈ꯭ꯔꯤꯁꯇꯦꯟꯁꯤꯡꯒꯤ ꯀꯨꯝꯍꯩꯁꯤꯡ ꯑꯁꯦ ꯌꯥꯎꯕ ꯆꯠꯂꯤ ꯃꯈꯣꯏꯅ ꯌꯥꯝ ꯍꯔꯥꯎꯅ ꯑꯩꯕꯨ ꯇꯔꯥꯝꯅ ꯑꯣꯛꯄꯤꯗꯨꯅ ꯃꯈꯣꯏꯒꯤ ꯀꯨꯝꯍꯩ ꯁꯤꯡꯁꯤꯒꯤ ꯃꯔꯝꯗ ꯑꯩꯉꯣꯟꯗ ꯇꯥꯛꯄꯤ ꯑꯩꯁꯨ ꯍꯔꯥꯎꯅ ꯌꯥꯎꯏ ꯑꯁꯨꯝꯅ ꯙꯔꯃꯥ ꯈꯨꯗꯤꯡꯃꯛ ꯌꯥꯝꯅ ꯅꯨꯉꯥꯏꯕ ꯀꯨꯝꯍꯩꯁꯤꯡ ꯂꯣꯏꯅ ꯄꯥꯡꯊꯣꯛꯅꯩ ꯆꯠꯂꯨ ꯆꯠꯂꯨꯕꯗ ꯑꯩꯉꯣꯟꯗ ꯌꯥꯝꯅ ꯅꯨꯡꯉꯥꯏꯕ ꯍꯥꯏꯕꯗꯨꯁꯨ ꯑꯣꯏꯔꯛꯑꯦ ꯑꯩꯉꯣꯟꯗ ꯃꯁꯤꯅ ꯙꯔꯃꯥꯁꯤꯡꯒꯤ ꯃꯔꯛꯇꯥ ꯂꯩꯕ ꯃꯔꯤꯁꯤꯡ ꯍꯦꯟꯅ ꯅꯛꯁꯤꯟꯅꯍꯟꯕ ꯍꯦꯟꯂꯤ ꯍꯥꯏꯕꯗꯨ ꯇꯥꯛꯑꯦ